ꯑꯩꯅ ꯃꯇꯝ ꯄꯨꯝꯅꯃꯛꯇ ꯕꯥꯏꯛꯀꯔ ꯑꯃ ꯑꯣꯏꯅ ꯁꯨꯡꯁꯣꯏ ꯁꯣꯏꯗꯅ ꯑꯩꯒꯤ ꯕꯥꯏꯛꯇ ꯂꯣꯏꯅꯒꯗꯕ ꯈꯨꯠꯁꯨ ꯈꯨꯠꯂꯥꯏꯁꯤꯡ ꯑꯗꯨꯗꯤ ꯄ꯭ꯂꯥꯁ ꯁ꯭ꯀꯔꯨꯗ꯭ꯔꯥꯏꯚꯔ ꯁꯦꯠ ꯄꯅꯥ ꯁꯦꯠ ꯄ꯭ꯂꯥꯛ ꯕꯣꯛꯁ ꯄꯝ ꯅꯨꯡꯊꯪ ꯃꯆꯥ ꯁꯤꯂꯥꯏ ꯂꯦꯟꯁ ꯑꯦꯜꯂꯦꯟ ꯀꯤ ꯁꯦꯠ ꯑꯁꯤꯅꯆꯤꯡꯕ ꯀꯌꯥ ꯃꯔꯨꯝ ꯄꯨꯕ ꯌꯥꯕ ꯂꯩ ꯑꯩꯅ ꯕꯥꯏꯛꯀꯔ ꯑꯃ ꯑꯣꯏꯅ ꯂꯝꯕꯤꯗ ꯕꯥꯏꯛ ꯊꯧꯗꯨꯅ ꯆꯠꯄ ꯃꯇꯝꯗ ꯃꯦꯀꯥꯅꯤꯀꯦꯜꯒꯤ ꯑꯣꯏꯕ ꯈꯨꯗꯣꯡ ꯆꯥꯗꯕ ꯈꯔ ꯑꯗꯨꯃꯛ ꯊꯦꯡꯅꯩ ꯑꯩꯅ ꯅꯣꯡꯃ ꯄꯂꯦꯟꯗꯒꯤ ꯃꯣꯔꯦ ꯐꯥꯎꯕ ꯆꯠꯄ ꯃꯇꯝꯗ ꯕꯥꯏꯛ ꯑꯗꯨ ꯉꯥꯏꯍꯥꯛꯇꯪ ꯑꯩꯅ ꯁꯣꯞ ꯑꯃꯒꯤ ꯃꯅꯥꯛꯇ ꯈꯥꯝꯗꯨꯅ ꯊꯝꯕ ꯑꯩꯅ ꯁꯣꯞꯇꯒꯤ ꯄꯣꯠ ꯂꯩꯔꯨꯔꯒ ꯊꯣꯛꯂꯛꯄꯀꯥꯟꯗ ꯁ꯭ꯇꯥꯔꯠ ꯍꯧꯔꯛꯈꯤꯗꯦ ꯑꯗꯨꯒ ꯁ꯭ꯇꯥꯔꯠ ꯍꯧꯔꯛꯇꯕꯒ ꯂꯣꯏꯅꯅ ꯑꯩꯅ ꯋꯥꯔꯛꯁꯣꯞꯀꯨꯝꯕ ꯑꯃ ꯊꯤꯕ ꯃꯇꯝꯗ ꯃꯐꯝ ꯑꯗꯨ ꯏꯇꯥꯛ ꯇꯥꯛꯄ ꯑꯃꯗꯤ ꯆꯤꯡ ꯃꯊꯛ ꯑꯣꯏꯕ ꯃꯔꯝꯅ ꯋꯥꯔꯛꯁꯣꯞ ꯑꯃꯠꯇ ꯐꯪꯈꯤꯗꯦ ꯑꯃꯗꯤ ꯃꯐꯝ ꯑꯗꯨ ꯃꯣꯔꯦ ꯌꯧꯒꯗꯕ ꯀꯤꯂꯣꯃꯤꯇꯔ ꯇꯔꯥ ꯑꯃꯁꯨ ꯋꯥꯠꯂꯤ ꯑꯗꯨꯅ ꯃꯔꯝ ꯑꯣꯏꯔꯒ ꯈꯨꯗꯣꯡ ꯆꯥꯗꯕ ꯑꯗꯨꯅ ꯃꯔꯝ ꯑꯣꯏꯔꯒ ꯑꯩꯅ ꯑꯩꯒꯤ ꯑꯊꯥꯞꯄꯗ ꯂꯩꯕ ꯏꯃꯥꯟꯅꯕ ꯀꯧꯗꯕ ꯌꯥꯈꯤꯗꯦ ꯑꯃꯗꯤ ꯃꯈꯣꯏ ꯀꯧꯈꯤ ꯑꯃꯗꯤ ꯃꯈꯣꯏꯗ ꯋꯥꯔꯛꯁꯣꯞꯀꯤ ꯃꯤ ꯑꯃ ꯄꯨꯔꯛꯎ ꯑꯃꯗꯤ ꯍꯥꯏꯈꯤꯕꯒ ꯂꯣꯏꯅꯅ ꯑꯔꯥꯞꯄꯗꯒꯤ ꯃꯈꯣꯏ ꯂꯥꯛꯍꯟꯈꯤ ꯑꯃꯗꯤ ꯑꯗꯨꯒꯨꯝꯅ ꯌꯥꯝꯅ ꯈꯨꯗꯣꯡꯆꯥꯗꯕ ꯊꯦꯡꯅꯈꯤ ꯕꯥꯏꯛ ꯃꯦꯀꯥꯅꯤꯀꯦꯜꯒꯤ ꯑꯣꯏꯕ ꯈꯨꯗꯣꯡꯆꯥꯗꯕ ꯑꯗꯨ ꯆꯤꯡ ꯃꯥꯟ ꯑꯣꯏꯕꯅꯁꯨ ꯃꯔꯝ ꯑꯣꯏꯗꯨꯅ ꯐꯪꯗꯕ ꯑꯣꯏꯕꯁꯨ ꯌꯥꯏ ꯑꯃꯗꯤ ꯑꯩꯅ ꯕꯥꯏꯛ ꯕꯥꯏꯛꯀꯔ ꯑꯃ ꯑꯣꯏꯅ ꯑꯩꯅ ꯈꯣꯡ ꯆꯠꯄ ꯃꯇꯝꯗ ꯕꯥꯏꯛ ꯌꯥꯔꯛꯇꯕ ꯂꯝꯕꯤꯗ ꯕꯥꯏꯛ ꯌꯥꯔꯛꯇꯕ ꯒꯥꯔꯤ ꯌꯥꯔꯛꯇꯕ ꯑꯁꯤ ꯑꯗꯨꯃꯛ ꯊꯦꯡꯅꯈꯤ